ꯍꯜꯂꯣ ꯎꯝ ꯅꯣꯏ ꯍꯧꯖꯤꯛ ꯍꯧꯖꯤꯛ ꯀꯃꯥꯏꯅ ꯀꯃꯥꯏꯅ ꯇꯧꯔꯤꯒꯦ ꯈꯪꯗꯦ ꯍꯥꯟꯅꯗꯤ ꯈꯨꯟ ꯊꯪꯅꯕꯗꯣ ꯅꯨꯡꯉꯥꯏꯅꯔꯝꯕꯅꯦ ꯑꯗꯣ ꯍꯧꯖꯤꯛ ꯌꯨꯝ ꯌꯨꯝ ꯅꯨꯡꯗꯤ ꯁꯝꯕꯜ ꯈꯥꯗꯣꯛꯄ ꯈꯣꯠꯄꯗꯤ ꯂꯩꯕ꯭ꯔꯣ ꯍꯧꯖꯤꯛꯄꯣ ꯅꯣꯏ ꯅꯥꯀꯜꯗꯣ

ꯂꯥꯛꯀꯅꯤ ꯂꯥꯛꯀꯅꯤ ꯃꯇꯝ ꯈꯤꯇꯪ ꯀꯩꯅꯣ ꯇꯧꯔꯀꯥꯟꯗ ꯑꯩꯈꯣꯏ ꯁꯨꯝ ꯁꯣꯝꯗ ꯁꯨꯝ ꯂꯥꯛꯑꯗꯧꯕꯅꯦ ꯍꯧꯖꯤꯛ ꯊꯕꯛ ꯏꯪꯈꯥꯡ ꯈꯔ ꯁꯨꯅꯕꯒꯤꯀꯣ ꯂꯥꯛꯄ ꯅꯪꯗꯕ ꯑꯗꯣ ꯅꯣꯏ ꯅꯥꯀꯜꯒꯤ ꯈꯣꯡ ꯈꯣꯡꯕꯥꯜꯗꯨꯗꯤ ꯈꯣꯡꯕꯥꯜꯗꯨꯗꯤ ꯐꯨꯟꯈ꯭ꯔꯕꯣ ꯎꯝ ꯎꯝ

ꯑꯗꯣ ꯃꯅꯤꯡ ꯊꯪꯕꯒꯤ ꯎꯒꯨꯝꯕ ꯍꯧꯕ ꯈꯣꯠꯄꯗꯨ ꯍꯧꯔꯤꯕꯣ ꯈꯪꯗꯦ ꯅꯣꯏꯒꯤꯗꯨ ꯁꯦꯔꯤꯗ ꯁꯤꯖꯤꯟꯅꯅꯦꯗꯨ ꯌꯥꯟꯊꯠꯂꯗꯤ ꯎ ꯈꯥꯏꯕ ꯌꯥꯔꯗ꯭ꯔꯣ

ꯑꯗꯣ ꯃꯃꯥꯡ ꯊꯪꯕꯒꯤꯗꯨꯗꯤ ꯁꯝꯕꯜꯗꯤ ꯀꯥꯏꯕ ꯈꯣꯠꯄꯗꯤ ꯂꯩꯇꯦ ꯑꯦ ꯊꯕꯛ ꯏꯪꯈꯥꯡ ꯁꯨꯝ ꯈꯔ ꯈꯔ ꯇꯦꯛ ꯇꯦꯛ ꯑꯐꯪ ꯑꯐꯪꯕ ꯁꯨꯕꯅꯤꯗ ꯊꯕꯛ ꯀꯔꯤꯃꯨꯛ ꯎꯝ

ꯑꯗꯣ ꯅꯣꯏꯗꯤ ꯀꯔꯤ ꯀꯔꯤ ꯊꯕꯛ ꯁꯨꯅꯔꯤꯒꯦ ꯎꯝ ꯂꯥꯛꯑꯅꯤ ꯂꯥꯛꯑꯅꯤ ꯃꯇꯝ ꯈꯤꯇꯪ ꯊꯕꯛ ꯁꯨꯈꯤꯒꯦ ꯇꯧꯕꯅꯤ ꯑꯗꯣ ꯅꯣꯏꯅꯁꯨ ꯂꯩꯕ ꯍꯥꯏꯗꯨ ꯊꯣꯛꯄꯅꯤꯅ ꯈꯔ ꯈꯔ ꯁꯨꯝ ꯌꯦꯡꯉꯝꯃꯨ ꯑꯩꯈꯣꯏꯁꯨ ꯂꯥꯛꯄꯨꯗꯤ ꯂꯥꯛꯇꯣꯔꯕꯅꯤ

ꯎꯝ ꯎꯝ ꯑꯣ ꯑꯗꯨꯗꯤ ꯍꯣꯏ ꯂꯥꯛꯑꯀꯥꯟꯗ ꯑꯃꯨꯛ ꯄꯨꯟꯅ ꯀꯩꯅꯣ ꯂꯩꯃꯤꯟꯅꯕ ꯍꯥꯏꯕꯗꯨꯅꯤꯀꯣ ꯎꯝ ꯊꯝꯃꯒꯦꯀꯣ ꯑꯗꯨꯗꯤ ꯊꯝꯕ ꯊꯝꯃꯒꯦꯀꯣ ꯑꯗꯨꯗꯤ